ꯀꯔꯤꯒꯨꯝꯕ ꯑꯩꯒꯤ ꯗꯨꯀꯥꯟ ꯑꯁꯦ ꯃꯤꯅ ꯄꯣꯠꯀꯨꯝꯕꯁꯦ ꯄꯥꯝꯗꯕ ꯑꯣꯏꯕ ꯇꯥꯔꯗꯤ ꯍꯥꯏꯕꯗꯤ ꯍꯣꯡꯅꯁꯨ ꯍꯣꯡꯕ ꯃꯊꯧ ꯇꯥꯔꯦ ꯑꯗꯨ ꯅꯠꯇ꯭ꯔꯗꯤ ꯌꯥꯔꯗꯤ ꯄꯣꯠ ꯃꯈꯩꯁꯦ ꯁꯤꯠꯇꯕ ꯃꯈꯩꯁꯦ ꯂꯣꯏꯅ ꯁꯤꯠꯂꯒ ꯊꯝꯕꯒꯤ ꯑꯃ ꯃꯊꯧ ꯇꯥꯔꯦ ꯑꯗꯨꯒ ꯀꯁꯇꯃꯔꯁꯤꯡꯁꯨ ꯅꯥꯏꯗꯦ ꯀꯅꯥꯁꯨ ꯅꯥꯏꯗꯦ ꯀꯁꯇꯃꯔꯅꯁꯨ ꯄꯥꯝꯕ ꯑꯣꯏꯅꯉꯥꯏ ꯗꯨꯀꯥꯟꯗꯒꯤ ꯀꯩꯗꯒꯤ ꯐꯖꯅ ꯂꯨꯅ ꯅꯥꯜꯂ ꯐꯖꯅ ꯁꯦꯡꯉꯒ ꯈꯔ ꯇꯧꯕ ꯃꯊꯧ ꯇꯥꯔꯦ ꯑꯗꯨꯅꯤ